ꯍꯣꯏ ꯂꯧꯁꯤꯡꯕꯨ ꯎꯕꯒꯤ ꯊꯕꯛ ꯇꯧꯔꯤꯕ ꯊꯕꯛ ꯑꯁꯤ ꯏꯖꯠ ꯂꯩꯕꯅꯤ ꯍꯥꯏꯅ ꯑꯩꯗꯤ ꯈꯟꯕꯅꯤ ꯀꯔꯤꯅꯣ ꯍꯥꯏꯗꯤ ꯃꯔꯝꯗꯤ ꯑꯩꯈꯣꯏ ꯂꯧꯁꯤꯡꯕꯨ ꯂꯩꯇ꯭ꯔꯗꯤ ꯑꯩꯍꯥꯛ ꯀꯅꯥꯅ ꯑꯩꯍꯥꯛꯀꯤ ꯆꯥꯅꯤꯡꯉꯥꯏ ꯀꯅꯥꯅ ꯄꯤꯒꯅꯤ ꯑꯩꯍꯥꯛꯀꯤ ꯆꯥꯅꯤꯡꯉꯥꯏ ꯂꯩꯇ꯭ꯔꯗꯤ ꯍꯤꯡꯕꯁꯤ ꯉꯝꯗꯦ ꯑꯗꯨꯒꯤ ꯂꯧꯁꯤꯡꯕꯨ ꯊꯕꯛ ꯇꯧꯕꯁꯤꯡ ꯏꯖꯠ ꯌꯥꯝ ꯂꯩꯌꯦ ꯍꯥꯏꯅ ꯑꯩ ꯈꯜꯂꯤ ꯃꯣꯏꯅ ꯑꯩꯈꯣꯏꯕꯨ ꯄꯨꯟꯁꯤꯒꯤ ꯍꯤꯡꯅꯤꯡꯉꯥꯏ ꯆꯥꯅꯤꯡꯉꯥꯏ ꯄꯤꯕꯅꯤ ꯑꯗꯨꯒꯤ ꯃꯣꯏꯒꯤ ꯏꯖꯠꯁꯦ ꯌꯥꯝ ꯂꯩꯌꯦ ꯑꯩꯈꯣꯏ ꯁꯋꯥꯏꯗꯗꯤ ꯆꯤꯡꯂꯣꯟꯗ ꯂꯧꯁꯤꯡꯕꯨ ꯊꯕꯛ ꯇꯧꯕ ꯃꯤꯉꯥꯛꯇꯅꯤ ꯒꯣꯕꯔꯃꯦꯟ ꯊꯕꯛꯇꯁꯨ ꯇꯧꯔꯁꯨ ꯑꯗꯨꯝ ꯌꯨꯝꯗ ꯂꯧꯁꯤꯡꯕꯨꯗꯤ ꯍꯣꯂꯤꯗꯦ ꯃꯇꯝꯗ ꯑꯗꯨꯃꯥꯏꯅ ꯐꯖꯅ ꯂꯣꯏꯅꯃꯛ ꯇꯧꯕ ꯂꯩꯕꯅꯤ ꯑꯗꯨꯒꯤ ꯑꯩꯅ ꯑꯗꯨꯝ ꯂꯧꯁꯤꯡꯒꯤ ꯊꯕꯛꯁꯦ ꯏꯖꯠ ꯂꯩꯌꯦ ꯍꯥꯏꯅ ꯑꯩꯗꯤ ꯍꯥꯏꯅꯤꯡꯉꯦ